ꯑꯩ ꯏꯁꯥꯃꯛꯅ ꯐꯤꯛꯁꯟ ꯔꯥꯏꯇꯔ ꯑꯃ ꯑꯣꯏꯅ ꯑꯩꯒꯤ ꯀꯦꯔꯦꯛꯇꯔꯁꯤꯡ ꯑꯩꯅ ꯁꯦꯝꯒꯠ ꯁꯦꯝꯒꯠꯄ ꯃꯇꯝꯗ ꯑꯩ ꯁꯃꯥꯁꯦ ꯂꯩꯔꯤꯕ ꯃꯤꯁꯤꯡꯗ ꯗꯥꯏꯔꯦꯛꯂꯤ ꯏꯟꯗꯤꯕꯤꯖꯨꯋꯦꯜ ꯑꯣꯏꯅꯗꯤ ꯑꯩ ꯕꯦꯁ ꯇꯧꯕꯗꯤ ꯂꯩꯖꯗꯦ ꯑꯗꯨꯕꯨ ꯃꯣꯏꯒꯤ ꯑꯗꯨꯝ ꯁꯥꯖꯠ ꯂꯤꯆꯠꯀꯨꯝꯕꯗꯤ ꯌꯦꯡꯉꯨꯔꯒꯀꯣ ꯃꯥꯟꯅꯕ ꯒꯨꯝꯕ ꯂꯩꯔꯒꯗꯤ ꯑꯩꯒꯤ ꯋꯥꯔꯤꯗ ꯏꯔꯤꯕ ꯃꯤꯑꯣꯏꯁꯡꯗꯣ ꯑꯁꯦꯡꯕ ꯁꯃꯥꯁꯁꯤꯗ ꯇꯤꯜꯂꯤꯕ ꯂꯩꯔꯤꯕ ꯃꯤꯑꯣꯏꯁꯤꯡꯒꯤ ꯃꯣꯏꯒꯤ ꯁꯥꯖꯠ ꯂꯤꯆꯠꯇꯨꯗꯕꯨꯗꯤ ꯑꯩ ꯈꯔ ꯁꯩꯊꯥꯔꯒꯕꯨꯗꯤ ꯏꯖꯩꯌꯦꯕꯀꯣ ꯑꯗꯨꯒ ꯑꯩ ꯑꯁꯦꯡꯕ ꯍꯧꯖꯤꯛꯀꯤ ꯋꯥꯔꯤꯁꯤꯡꯁꯦ ꯑꯩꯅ ꯀꯥ ꯍꯦꯟꯅ ꯀꯨꯞꯊꯅ ꯑꯩꯅ ꯂꯤꯊꯣꯛꯄ ꯃꯇꯝꯁꯤꯗꯁꯨ ꯃꯤꯁꯤꯡꯒꯤ ꯃꯃꯤꯡꯁꯦ ꯑꯁꯦꯡꯕꯗ ꯂꯩꯔꯝꯃꯕ ꯃꯤ ꯒꯤ ꯃꯊꯛꯇ ꯕꯦꯁ ꯑꯣꯏꯕ ꯋꯥꯔꯤ ꯑꯣꯏꯔꯒꯁꯨ ꯑꯩ ꯃꯤꯡꯁꯤꯡꯗ ꯍꯣꯡꯗꯣꯛ ꯍꯣꯡꯖꯤꯟꯗꯤ ꯁꯦꯝꯖꯩ